ꯑꯩꯒꯤ ꯌꯨꯝꯗ ꯍꯤꯗꯥꯛ ꯑꯣꯏꯕ ꯌꯥꯕ ꯃꯅꯥ ꯃꯁꯤꯡ ꯀꯌꯥꯃꯔꯨꯝ ꯊꯥꯏ ꯁꯝꯅ ꯄꯜꯂꯕꯗ ꯇꯨꯜꯁꯤ ꯅꯣꯡꯃꯥꯡꯈꯥ ꯅꯨꯡꯁꯤ ꯍꯤꯗꯥꯛ ꯌꯦꯅꯞꯄꯠ ꯇꯥꯈꯦꯜꯂꯩꯅꯆꯤꯡꯕ ꯃꯌꯥꯝ ꯑꯃ ꯊꯥꯏ ꯃꯍꯥꯛꯀꯤ ꯀꯥꯟꯅꯕꯁꯤꯡ ꯑꯁꯤ ꯑꯃꯃꯝꯇ ꯁꯨꯒꯥꯏꯅ ꯍꯥꯏꯔꯕ ꯃꯇꯝꯗ ꯇꯨꯜꯁꯤ ꯇꯨꯜꯁꯤ ꯑꯁꯤ ꯑꯩꯈꯣꯏꯒꯤ ꯆꯥꯕ ꯊꯛꯄ ꯅꯨꯡꯉꯥꯏꯔꯛꯇꯕ ꯑꯩꯈꯣꯏꯒꯤ ꯆꯤꯜ ꯂꯩ ꯄꯣꯛꯊꯣꯛꯄ ꯃꯇꯝꯗ ꯃꯍꯥꯛꯀꯤ ꯃꯅꯥ ꯑꯁꯤ ꯑꯃꯅꯤ ꯍꯦꯛꯄꯤꯔꯒ ꯐꯖꯅ ꯆꯥꯝꯊꯣꯛꯑꯒ ꯁꯥꯏꯖꯤꯟꯕ ꯃꯇꯃꯗ ꯑꯩꯈꯣꯏꯒꯤ ꯆꯤꯜ ꯂꯩ ꯀ ꯄꯣꯛꯊꯣꯛꯄ ꯑꯁꯤ ꯐꯩ ꯍꯥꯏꯅ ꯂꯧꯖꯩ ꯑꯩꯅ ꯑꯗꯨꯗꯒꯤ ꯑꯅꯤ ꯁꯨꯕꯗꯅ ꯅꯣꯡꯃꯥꯡꯈꯥ ꯃꯅꯥ ꯅꯣꯡꯃꯥꯡꯈꯥ ꯃꯅꯥ ꯑꯁꯤ ꯑꯩꯈꯣꯏꯅ ꯂꯣꯛ ꯂꯥꯏꯍꯧ ꯇꯧꯕ ꯃꯇꯝꯗ ꯃꯅꯥ ꯑꯁꯤ ꯐꯖꯅ ꯍꯦꯛꯄꯤꯔꯒ ꯑꯩꯈꯣꯏꯅ ꯐꯖꯅ ꯆꯥꯝꯊꯣꯛꯑꯒ ꯏꯁꯤꯡꯗ ꯐꯖꯅ ꯃꯨꯟꯅꯕ ꯐꯨꯠꯂꯒ ꯑꯩꯈꯣꯏꯅ ꯏꯁꯤꯡ ꯃꯅꯤꯟ ꯑꯁꯤ ꯂꯧꯕ ꯃꯇꯝꯗ ꯅꯣꯡꯃꯥꯡꯈꯥ ꯃꯅꯤꯟ ꯑꯁꯤ ꯂꯧꯕ ꯃꯇꯝꯗ ꯑꯩꯈꯣꯏ ꯂꯣꯛ ꯂꯥꯏꯍꯧ ꯑꯁꯤ ꯈꯔ ꯌꯥꯡꯏ ꯑꯗꯨꯒ ꯑꯍꯨꯝ ꯁꯨꯕꯗꯅ ꯑꯩꯈꯣꯏꯒꯤ ꯌꯦꯅꯞꯄꯠ ꯌꯦꯅꯞꯄꯠꯁꯦ ꯑꯩꯈꯣꯏꯒꯤ ꯂꯣꯛ ꯊꯨꯡꯕ ꯃꯇꯝꯗ ꯂꯣꯛ ꯂꯥꯏꯍꯧ ꯇꯧꯕ ꯃꯇꯝꯗ ꯃꯅꯥ ꯑꯁꯤ ꯐꯖꯅ ꯆꯥꯝꯊꯣꯛꯑꯒ ꯐꯨꯠꯂꯒ ꯃꯍꯤ ꯊꯛꯄ ꯃꯇꯝꯗ ꯑꯅꯥꯕꯁꯤ ꯈꯔ ꯃꯈꯩꯗꯤ ꯄꯕ ꯉꯝꯃꯤ ꯄꯨꯔꯥ ꯐꯕꯁꯨ ꯌꯥꯎꯏ ꯃꯔꯤꯁꯨꯕꯗꯅ ꯑꯩꯈꯣꯏꯒꯤ ꯅꯨꯡꯁꯤ ꯍꯤꯗꯥꯛ ꯅꯨꯡꯁꯤ ꯍꯤꯗꯥꯛ ꯑꯁꯤ ꯑꯩꯈꯣꯏꯒꯤ ꯁꯣꯔ ꯅꯝꯊꯤꯕ ꯄꯨꯛ ꯁꯥꯕ ꯑꯁꯤꯅꯆꯤꯡꯕ ꯃꯇꯝꯗ ꯃꯅꯥ ꯑꯁꯤ ꯍꯦꯛꯄꯤꯔꯒ ꯐꯖꯅ ꯆꯥꯝꯊꯣꯛꯑꯒ ꯁꯨꯒꯥꯏꯔꯒ ꯈꯣꯏꯍꯤ ꯈꯔ ꯍꯥꯞꯄꯒ ꯏꯁꯤꯡꯗ ꯅꯩꯈꯥꯏꯔꯒ ꯊꯛꯄ ꯃꯇꯝꯗ ꯑꯅꯥꯕꯁꯤ ꯄꯨꯔꯥ ꯐꯕ ꯉꯝꯃꯤ ꯍꯥꯏꯅ ꯂꯧꯖꯩ ꯑꯁꯤꯒꯨꯝꯕ ꯃꯅꯥ ꯃꯁꯤꯡ ꯑꯁꯤꯒꯨꯝꯕ ꯍꯤꯗꯥꯛ ꯂꯥꯡꯊꯛꯀꯤ ꯃꯅꯥ ꯃꯁꯤꯡ ꯑꯁꯤ ꯀꯥꯟꯅꯩ ꯈꯪꯕꯅ ꯃꯇꯨꯡ ꯏꯟꯅ ꯑꯩꯈꯣꯏ ꯑꯩ ꯏꯁꯥꯒꯤ ꯌꯨꯝꯗꯁꯨ ꯊꯥꯖꯩ ꯊꯥꯔꯕ ꯃꯇꯨꯡ ꯊꯥꯔꯦ ꯑꯗꯨꯕꯨ ꯁꯤꯗꯒꯤ ꯍꯦꯟꯅ ꯀꯥꯟꯅꯕ ꯂꯩꯇ꯭ꯔꯦ ꯍꯥꯏꯅ ꯋꯥꯈꯟꯗꯁꯨ ꯂꯧꯖꯩ ꯃꯔꯝꯗꯤ ꯍꯧꯖꯤꯛ ꯍꯧꯖꯤꯛ ꯐꯥꯔꯃꯥꯁꯤꯗ ꯐꯪꯕ ꯍꯤꯗꯥꯛ ꯂꯥꯡꯇꯛ ꯁꯤꯖꯤꯟꯅꯕ ꯃꯇꯝꯗ ꯍꯣꯏ ꯑꯅꯥꯕꯗꯤ ꯐꯈꯤꯅꯤ ꯍꯛꯆꯥꯡꯗ ꯁꯣꯛꯍꯧꯕꯁꯨ ꯈꯔ ꯂꯩꯇꯕ ꯅꯠꯇꯦ ꯃꯗꯨꯅ ꯌꯨꯝꯗ ꯊꯥꯔꯤꯕ ꯃꯅꯥ ꯃꯁꯤꯡ ꯑꯁꯤ ꯁꯤꯡ ꯑꯁꯤ ꯍꯦꯟꯅ ꯐꯕ ꯍꯦꯟꯅ ꯀꯥꯟꯅꯕ ꯄꯤꯕ ꯃꯅꯥ ꯃꯁꯤꯡꯅꯤ ꯍꯥꯏꯅ ꯂꯧꯖꯩ